ꯑꯩꯅ ꯃꯇꯝ ꯀꯨꯏꯅ ꯅꯠꯇ꯭ꯔꯒ ꯈ꯭ꯋꯥꯏꯗꯒꯤ ꯁꯥꯟꯅꯕ ꯒꯦꯝ ꯍꯥꯏꯔꯗꯤ ꯃꯣꯕꯥꯏꯜ ꯂꯦꯖꯦꯟ ꯃꯣꯕꯥꯏꯜ ꯂꯦꯖꯦꯟ ꯍꯥꯏꯕꯁꯦ ꯃꯣꯟꯇꯨꯟ ꯄ꯭ꯔꯗꯛꯀꯤ ꯒꯦꯝꯅꯦ ꯑꯗꯣ ꯀꯨꯏꯅ ꯁꯥꯟꯅꯔꯦ ꯑꯗꯨ ꯅꯠꯇꯅ ꯃꯣꯕꯥꯏꯜ ꯂꯦꯖꯦꯟ ꯍꯥꯏꯕꯁꯦ ꯌꯥꯝ ꯑꯦꯗꯤꯛ ꯐꯨꯜ ꯒꯦꯝꯁꯨ ꯑꯣꯏꯌꯦ ꯑꯗꯨꯅ ꯃꯇꯝ ꯆꯠꯍꯧꯕꯁꯨ ꯈꯪꯍꯧꯗ꯭ꯔꯦ ꯑꯩꯅ ꯆꯧꯔꯥꯛꯄ ꯁꯥꯟꯅꯕꯗꯤ ꯑꯥꯔꯠ ꯂꯦꯞꯇꯅ ꯏꯔꯨꯞꯈꯣꯏꯒ ꯁꯥꯟꯅꯩ ꯅꯣꯡꯉꯥꯟꯕ ꯅꯠꯇ꯭ꯔꯒꯅ ꯅꯣꯡꯆꯨꯕ ꯐꯤꯕꯝꯁꯨ ꯈꯪꯍꯧꯗꯦ ꯒꯦꯝ ꯁꯥꯟꯅꯕꯒꯤ ꯑꯗꯨ ꯃꯇꯝꯗ ꯑꯩ ꯀ꯭ꯂꯥꯁ ꯑꯩꯠ ꯀ꯭ꯂꯥꯁ ꯅꯥꯏꯟ ꯀꯥꯔꯝꯃꯦ ꯍꯧꯖꯤꯛꯇꯤ ꯑꯩ ꯀ꯭ꯂꯥꯁ ꯇ꯭ꯋꯦꯜꯐ ꯀꯥꯔꯝꯃꯦ ꯑꯗꯨ ꯀ꯭ꯂꯥꯁ ꯑꯩꯠ ꯀ꯭ꯂꯥꯁ ꯅꯥꯏꯟ ꯀꯥꯕ ꯃꯇꯝꯗ ꯑꯩ ꯏꯔꯨꯞ ꯏꯄꯥꯡ ꯅꯠꯇ꯭ꯔꯒ ꯏꯃꯥꯟꯅꯕꯤ ꯑꯩꯈꯣꯏ ꯍꯧꯅꯔꯒ ꯑꯍꯤꯡꯆꯨꯞꯄ ꯃꯣꯕꯥꯏꯜ ꯂꯦꯖꯦꯟꯁꯨ ꯀꯥꯞꯅꯩ ꯑꯗꯨ ꯃꯣꯕꯥꯏꯜ ꯂꯦꯖꯦꯟ ꯅꯠꯇꯅ ꯃꯔꯛ ꯃꯔꯛꯇ ꯑꯩ ꯄꯞꯖꯤꯒꯨꯝꯕ ꯑꯗꯨꯁꯨ ꯁꯥꯟꯅꯩ ꯑꯗꯨ ꯃꯣꯕꯥꯏꯜ ꯂꯦꯖꯦꯟꯅ ꯈ꯭ꯋꯥꯏꯗꯒꯤ ꯌꯥꯝ ꯂꯨꯁꯤꯟꯕ ꯅꯠꯇ꯭ꯔꯅ ꯌꯥꯝ ꯂꯨꯞꯄ ꯒꯦꯝ ꯑꯣꯏꯌꯦ ꯑꯩꯉꯣꯟꯗ ꯑꯗꯨꯅ ꯑꯌꯥꯝꯕ ꯃꯣꯕꯥꯏꯜ ꯂꯦꯖꯦꯟ ꯍꯥꯏꯕꯁꯦ ꯇꯣꯏꯅꯁꯨ ꯁꯥꯟꯅꯩ ꯑꯗꯨ ꯃꯣꯕꯥꯏꯜ ꯂꯦꯖꯦꯟ ꯂꯦꯞꯇꯅ ꯁꯥꯟꯅꯕꯒꯤ ꯏꯃꯥ ꯏꯄꯥꯅ ꯆꯩꯕꯁꯨ ꯈꯪꯍꯧꯗ꯭ꯔꯦ ꯑꯗꯨ ꯅꯠꯇꯅ ꯏꯃꯥ ꯏꯄꯥꯅ ꯆꯥꯛ ꯆꯥꯅꯕ ꯀꯧꯕꯁꯨ ꯑꯩ ꯇꯥꯍꯧꯗ꯭ꯔꯦ ꯃꯣꯕꯥꯏꯜ ꯂꯦꯖꯦꯟ ꯁꯥꯟꯅꯕꯒꯤ ꯑꯗꯨꯅ ꯑꯩꯁꯦ ꯍꯛꯆꯥꯡꯁꯨ ꯌꯥꯝ ꯁꯣꯛꯏ ꯑꯗꯨ ꯅꯠꯇꯅ ꯍꯛꯆꯥꯡ ꯁꯣꯛꯄ ꯅꯠꯇꯅ ꯑꯩꯒꯤ ꯃꯥꯏꯟꯁꯨ ꯌꯥꯝ ꯁꯦꯡꯗꯣꯛꯄ ꯉꯝꯗ꯭ꯔꯤ ꯒꯦꯝꯗ ꯂꯨꯞꯁꯤꯟꯈꯤꯕꯒꯤ ꯃꯥꯏꯟꯁꯨ ꯐ꯭ꯔꯦꯁ ꯑꯣꯏꯕ ꯑꯣꯏꯗꯦ ꯑꯗꯨ ꯑꯩ ꯒꯦꯝ ꯁꯥꯟꯅꯕ ꯃꯇꯝꯗ ꯑꯩꯅ ꯈ꯭ꯋꯥꯏꯗꯒꯤ ꯍꯩꯖꯕ ꯍꯥꯏꯗꯤ ꯑꯂꯨꯀꯥꯔꯠꯅꯦ ꯃꯥꯁꯦ ꯃꯣꯕꯥꯏꯜ ꯂꯦꯖꯦꯟ ꯀꯦꯔꯦꯛꯇꯔ ꯑꯃꯅꯤ ꯑꯩꯅ ꯑꯗꯨ ꯃꯇꯝꯗ ꯑꯍꯤꯡ ꯆꯨꯞꯄ ꯁꯥꯟꯅꯩ ꯅꯨꯡꯊꯤꯟꯁꯨ ꯆꯨꯞꯄ ꯁꯥꯟꯅꯩ ꯑꯍꯤꯡ ꯅꯨꯡꯊꯤꯟ ꯈꯪꯗꯅ ꯄꯪꯁꯥꯟ ꯁꯥꯟꯅꯩꯌꯦ ꯑꯗꯨ ꯃꯇꯝꯗꯒꯤ ꯑꯩ ꯒ꯭ꯌꯥꯟꯁꯨ ꯇꯥꯔꯛꯇ꯭ꯔꯦ ꯃꯦꯆ꯭ꯌꯣꯔꯁꯨ ꯑꯣꯏꯔꯛꯇ꯭ꯔꯤꯉꯩꯒꯤ ꯑꯩꯅ ꯏꯃꯥ ꯏꯄꯥꯗꯒꯤ ꯔꯤꯆꯥꯔꯖ ꯂꯣꯏꯔꯛꯄꯁꯦ ꯏꯃꯥ ꯏꯄꯥꯗ ꯍꯥꯞꯄꯣ ꯍꯥꯏꯅ ꯅꯤꯖꯔꯒ ꯁꯥꯟꯅꯖꯩ ꯑꯗꯨ ꯍꯧꯖꯤꯛꯇꯤ ꯈꯪꯂꯛꯄꯒꯤ ꯆꯥꯎꯔꯛꯄꯒꯤ ꯃꯇꯝ ꯑꯣꯏ ꯈꯪꯂꯛꯄꯅꯤꯅ ꯒꯦꯝꯁ ꯍꯥꯏꯕꯁꯦ ꯑꯩꯈꯣꯏꯅꯁꯨ ꯌꯥꯝ ꯏꯐꯦꯛꯇꯤꯞ ꯂꯩ ꯑꯗꯨ ꯅꯠꯇꯅ

ꯀꯥꯟꯅꯗꯕ ꯑꯣꯏꯌꯦ ꯍꯣꯏ ꯃꯤꯒꯤ ꯂꯝꯗꯗꯤ ꯒꯦꯝꯁꯅ ꯇꯧꯔꯒ ꯏꯟꯐ꯭ꯂꯨꯋꯦꯟꯁ ꯇꯧꯔꯒ ꯊꯥꯛꯄ ꯂꯩ ꯃꯥꯒꯤ ꯂꯥꯏꯐꯍꯨꯠ ꯄꯥꯡꯊꯣꯛꯄꯁꯨ ꯂꯩ ꯑꯗꯨ ꯅꯠꯇꯅ ꯑꯩꯈꯣꯏꯗꯗꯤ ꯒꯦꯝꯁ ꯍꯥꯏꯕꯁꯦ ꯃꯣꯕꯥꯏꯜ ꯂꯦꯖꯦꯟ ꯍꯥꯏꯕꯁꯦ ꯌꯥꯝꯅ ꯑꯦꯗꯤꯛ ꯐꯨꯜ ꯅꯠꯇ꯭ꯔꯒꯅ ꯌꯥꯝ ꯂꯨꯝꯅ ꯒꯦꯝ ꯑꯃ ꯑꯣꯏꯌꯦ ꯅꯍꯥ ꯑꯩꯈꯣꯏꯅ ꯁꯥꯟꯅꯕꯀꯥꯟꯗ ꯑꯗꯨꯅ ꯆꯦꯛꯁꯤꯟ ꯊꯧꯔꯥꯡꯅ ꯁꯥꯟꯅꯕ ꯒꯦꯝꯗꯨ ꯑꯣꯏꯌꯦ ꯃꯇꯝ ꯑꯗꯨꯗ ꯑꯩ ꯑꯉꯥꯡ ꯑꯣꯏꯔꯤꯉꯩ ꯑꯩ ꯃꯇꯝꯗꯨꯗ ꯑꯩ ꯆꯥꯎꯗ꯭ꯔꯤꯉꯩꯗ ꯁ꯭ꯀꯨꯜꯁꯨ ꯀꯥꯍꯧꯗꯦ ꯒꯦꯝ ꯁꯥꯟꯅꯕꯒꯤ ꯑꯩꯁꯦ ꯃꯤꯠꯁꯨ ꯅꯥꯔꯛꯑꯦ ꯑꯩꯉꯣꯟꯗ ꯑꯌꯥꯝꯕ ꯁꯤꯛꯅꯦꯁꯒꯨꯝꯕꯁꯨ ꯂꯥꯛꯑꯦ ꯑꯗꯨ ꯑꯗꯨ ꯃꯇꯝꯗꯨꯗꯒꯤ ꯑꯩ ꯕꯥꯞꯁꯨ ꯇꯥꯍꯧꯗ꯭ꯔꯦ ꯒ꯭ꯌꯥꯟꯁꯨ ꯀꯔꯤꯁꯨ ꯑꯩꯉꯣꯟꯗ ꯐꯥꯎꯗꯦ ꯑꯗꯨꯅ ꯃꯔꯝ ꯑꯣꯏꯗꯨꯅ ꯑꯩꯁꯦ ꯒꯦꯝꯁꯦ ꯌꯥꯝ ꯂꯨꯞꯅ ꯁꯥꯟꯅꯖꯩ ꯑꯗꯨ ꯑꯩꯅ ꯄꯥꯝꯃꯟꯗꯅ ꯅꯣꯡꯃꯁꯦ ꯏꯄꯥꯅ ꯑꯩꯕꯨ ꯑꯦꯄ꯭ꯔꯨꯞ ꯇꯧꯅꯤ ꯍꯥꯏꯅ ꯑꯩꯕꯨ ꯎꯍꯟꯒꯅꯤ ꯅꯠꯇ꯭ꯔꯒ ꯑꯩꯕꯨ ꯆꯩꯔꯥꯛꯄꯤꯅꯤ ꯍꯥꯏꯅ ꯅꯤꯌꯔꯕꯥꯏ ꯁꯥꯟꯅꯐꯝ ꯗ ꯄꯨꯕꯤꯌꯦ ꯑꯗꯨꯗ ꯑꯩꯅ ꯑꯅꯥꯕꯁꯤꯡ ꯑꯅꯥꯕꯁꯤꯡ ꯃꯤꯠ ꯅꯥꯕꯁꯤꯡ ꯅꯠꯇ꯭ꯔꯒ ꯏꯜꯅꯦꯁ ꯒꯦꯝ ꯁꯥꯟꯅꯃꯟꯕꯒꯤ ꯑꯗꯨ ꯃꯌꯥꯝ ꯎꯔꯨꯕ ꯃꯇꯝꯗ ꯑꯩ ꯋꯥꯈꯟꯗ ꯃꯣꯕꯥꯏꯜ ꯂꯦꯖꯦꯟ ꯍꯥꯏꯕꯁꯦ ꯀꯠ ꯑꯣꯐ ꯍꯥꯏꯕꯗꯤ ꯊꯥꯗꯣꯛꯅꯤꯡꯕ ꯄꯨꯛꯅꯤꯡꯗ ꯌꯥꯝ ꯐꯥꯎꯔꯛꯑꯦ ꯑꯗꯨ ꯄꯨꯛꯅꯤꯡꯗ ꯐꯥꯎꯔꯕꯁꯨ ꯈꯨꯗꯛꯇꯤ ꯊꯥꯗꯣꯛꯄꯗꯤ ꯉꯝꯖꯗꯦ ꯀꯔꯤꯒꯤꯔꯥ ꯍꯥꯏꯔꯒ ꯑꯩꯁꯦ ꯒꯦꯝꯗ ꯂꯨꯞꯃꯟꯕꯒꯤ ꯑꯩꯁꯦ ꯊꯥꯗꯣꯛꯄꯁꯨ ꯉꯝꯗꯝꯅꯦ ꯑꯗꯨ ꯅꯣꯡꯃꯗꯤ ꯒꯦꯝꯁꯦ ꯌꯥꯝ ꯀꯨꯏꯅ ꯁꯥꯟꯅꯩꯌꯦ ꯑꯗꯨ ꯑꯗꯨꯝ ꯊꯥꯗꯣꯛꯄ ꯉꯝꯗꯦ ꯑꯗꯨꯝ ꯀꯨꯏꯅ ꯁꯥꯟꯅꯩ ꯑꯗꯨ ꯃꯦꯛꯁꯤꯃꯝꯗ ꯃꯇꯥꯡ ꯃꯇꯥꯡ ꯆꯥꯅꯗꯤ ꯁꯥꯟꯅꯕꯗꯤ ꯉꯝꯖꯗꯦ ꯑꯗꯨ ꯅꯨꯃꯤꯠꯇꯒꯤ ꯑꯩ ꯑꯗꯨ ꯅꯨꯃꯤꯠꯇꯒꯤ ꯑꯩ ꯅꯥꯕ ꯍꯧꯔꯦ ꯏꯃꯤꯠ ꯅꯥꯕ ꯍꯧꯔꯦ ꯑꯗꯨ ꯑꯩ ꯏꯃꯤꯠ ꯅꯥꯕꯒꯤ ꯐꯣꯟꯁꯦ ꯁꯥꯟꯅꯕꯗꯤ ꯄꯥꯛ ꯑꯗꯨꯗ ꯑꯩ ꯍꯣꯁꯄꯤꯇꯥꯜꯗ ꯌꯦꯡꯕ ꯆꯠꯂꯦ ꯑꯗꯨ ꯃꯇꯥꯡ ꯃꯇꯦꯡ ꯃꯇꯝ ꯈꯔ ꯍꯣꯁꯄꯤꯇꯥꯜꯗ ꯂꯩꯌꯦ ꯑꯗꯨꯗ ꯑꯩꯅ ꯉꯥꯡꯊꯣꯔꯛꯄ ꯗꯣꯛꯇꯔ ꯈꯣꯏꯗ ꯍꯥꯏꯗꯣꯔꯛꯄ ꯑꯗꯨꯗ ꯑꯩ ꯗꯣꯛꯇꯔ ꯈꯣꯏꯅ ꯑꯩ ꯌꯥꯝꯅ ꯆꯩꯔꯝꯃꯦ ꯑꯗꯨꯅ ꯑꯩꯒꯤ ꯋꯥꯈꯟꯗꯒꯤ ꯂꯥꯛꯄꯗꯨꯅ ꯑꯩꯁꯦ ꯒꯦꯝꯁꯦ ꯊꯥꯗꯣꯛꯅꯤꯡꯕ ꯅꯠꯇ꯭ꯔꯒ ꯒꯦꯝꯁꯦ ꯀꯠ ꯑꯣꯐ ꯇꯧꯅꯤꯡꯕ ꯃꯤꯟꯁ ꯒꯦꯝꯁꯦ ꯊꯥꯗꯣꯛꯅꯤꯡꯕ ꯐꯥꯎꯔꯛꯑꯦ ꯑꯗꯨ ꯅꯨꯃꯤꯠꯇꯒꯤ ꯍꯧꯔꯒ ꯑꯩꯁꯦ ꯒꯦꯝꯁꯦ ꯈꯔ ꯈꯔ ꯊꯥꯗꯣꯛꯂꯛꯑꯦ ꯑꯗꯨ ꯅꯨꯃꯤꯠ ꯅꯨꯃꯤꯠ ꯅꯨꯡꯗꯥꯡꯗꯒꯤ ꯍꯧꯔꯒ ꯒꯦꯝꯁꯦ ꯀꯨꯏꯅ ꯀꯨꯏꯅ ꯌꯥꯝ ꯑꯦꯗꯤꯛ ꯐꯨꯜ ꯑꯣꯏꯅ ꯃꯇꯝ ꯆꯥꯅ ꯁꯥꯟꯅꯕ

ꯍꯥꯏꯕꯗꯤ ꯄꯨꯡ ꯑꯅꯤ ꯑꯍꯨꯝꯒꯨꯝꯕ ꯁꯥꯟꯅꯔꯒ ꯑꯗꯨꯝ ꯅꯦꯝꯊ ꯅꯦꯝꯊ ꯇꯧꯔꯛꯏ ꯑꯗꯨ ꯁꯥꯟꯅꯕ ꯃꯇꯝꯗꯒꯤ ꯑꯗꯨꯝ ꯇꯝꯇꯝꯅ ꯑꯩꯕꯨ ꯑꯦꯗꯤꯛ ꯐꯨꯜꯗꯒꯤ ꯑꯩ ꯑꯩꯕꯨ ꯂꯨꯞꯄ ꯃꯑꯣꯡꯁꯦ ꯆꯦꯟꯖ ꯇꯧꯔꯛꯑꯦ ꯑꯗꯨ ꯑꯩꯕꯨ ꯂꯨꯞꯄ ꯃꯑꯣꯡꯗ ꯆꯦꯟꯖ ꯇꯧꯔꯛꯄ ꯑꯗꯒꯤ ꯑꯩꯁꯦ ꯑꯥꯎꯠꯗꯣꯔ ꯒꯦꯝ ꯁꯥꯟꯅꯕ ꯑꯥꯎꯠꯗꯣꯔ ꯒꯦꯝꯁꯇ ꯐꯨꯠꯕꯣꯜꯒꯨꯝꯕꯗ ꯗꯦꯚꯦꯂꯞ ꯃꯥꯏꯟꯁꯦ ꯇꯧꯔꯛꯄꯤꯔꯛꯑꯦ ꯇꯧꯕꯤꯌꯦ ꯑꯗꯨ ꯃꯥꯏꯟꯁꯦ ꯄꯤꯕ ꯃꯇꯝꯗ ꯑꯩ ꯋꯥꯈꯟꯗ ꯐꯥꯔꯁ ꯂꯥꯛꯄꯗꯤ ꯑꯗꯨꯃꯥꯏꯅ ꯃꯥꯏꯟ ꯁꯥꯟꯅꯕ ꯃꯇꯝꯗ ꯒꯦꯝꯁ ꯍꯥꯏꯕꯁꯦ ꯁꯤ ꯏꯟꯗꯣꯔ ꯃꯣꯕꯥꯏꯜ ꯒꯦꯝꯁ ꯍꯥꯏꯕꯒ ꯑꯥꯎꯠꯗꯣꯔ ꯒꯦꯝꯁ ꯐꯨꯠꯕꯣꯜꯒꯨꯝꯕ ꯍꯥꯏꯕꯁꯦ ꯌꯥꯝ ꯈꯦꯠꯅꯔꯛꯄꯁꯨ ꯎꯏꯌꯦ ꯑꯗꯨꯅ ꯑꯗꯨ ꯃꯇꯝꯗꯒꯤ ꯍꯧꯔꯒ ꯑꯩ ꯃꯣꯕꯥꯏꯜ ꯒꯦꯝꯁꯀꯨꯝꯕ ꯂꯣꯏꯅ ꯀꯛꯊꯠꯂꯒ ꯑꯥꯎꯠꯗꯣꯔ ꯒꯦꯝꯁ ꯑꯣꯏꯅ ꯁꯥꯟꯅꯩ